ꯍꯦꯜꯂꯣ ꯁꯤ ꯁꯥꯏꯀꯜ ꯌꯣꯟꯕ ꯁꯥꯏꯀꯜ ꯌꯣꯟꯕ ꯗꯨꯀꯥꯟꯗꯨ ꯑꯣꯏꯔꯕ꯭ꯔꯣ ꯎꯝ ꯎꯝ ꯁꯥꯏꯀꯜ ꯁꯥꯏꯀꯜ ꯀꯨꯟ ꯑꯃ ꯀꯨꯟꯊ꯭ꯔꯥ ꯑꯃ ꯂꯩꯒꯦ ꯇꯧꯕꯅꯦ ꯑꯗꯨꯗ ꯁꯣꯝꯒꯤ ꯗꯨꯀꯥꯟ ꯍꯥꯡꯕ ꯑꯩꯒꯤ ꯌꯨꯝꯗ ꯕꯣꯔꯗꯤꯡ ꯇꯧꯕ ꯁꯥꯠꯇ꯭ꯔ ꯀꯨꯟꯊ꯭ꯔꯥ ꯑꯃ ꯅꯤꯐꯨ ꯑꯃ ꯂꯩꯕ ꯑꯗꯨꯗ ꯃꯣꯏꯁꯤ ꯁꯥꯏꯀꯜꯗ ꯆꯠꯍꯜꯂꯒꯦ ꯚꯦꯟ ꯕꯔꯥ ꯌꯥꯝ ꯇꯥꯡꯉꯦ ꯑꯗꯨꯅ ꯁꯥꯏꯀꯜ ꯆꯠꯍꯜꯂꯒꯦ ꯑꯗꯨꯅ ꯁꯥꯏꯀꯜꯗꯨ ꯀꯔꯤ ꯀꯔꯤ ꯃꯈꯜꯗ ꯁꯥꯏꯀꯜ ꯑꯗꯨꯗ ꯌꯣꯜꯂꯤꯕꯒꯦ ꯅꯨꯄꯤꯒꯤꯗ ꯁꯥꯏꯀꯜ ꯇꯔꯥꯃꯉꯥꯒꯨꯝꯕ ꯄꯥꯝꯃꯦ ꯑꯗꯨꯒ ꯅꯨꯄꯥꯒꯤꯗ ꯁꯥꯏꯀꯜ ꯀꯨꯟ ꯂꯣꯝ ꯄꯥꯝꯃꯦ ꯑꯗꯣ ꯅꯨꯄꯥꯒꯤ ꯅꯨꯄꯤꯒꯤ ꯁꯥꯏꯀꯜꯁꯤ ꯇꯣꯉꯥꯟ ꯇꯣꯉꯥꯟꯕ ꯃꯈꯜ ꯂꯩꯕ꯭ꯔꯣ ꯅꯨꯄꯤꯒꯤ ꯎꯝ ꯎꯝ

ꯎꯝ ꯂꯦꯗꯤ ꯕꯥꯔꯗꯇꯨ ꯈꯔ ꯂꯧꯒꯦ ꯃꯣꯏ ꯅꯨꯄꯤ ꯃꯆꯥ ꯈꯔ ꯂꯦꯗꯤ ꯕꯥꯔꯗ ꯄꯥꯝꯃꯦꯒ ꯍꯥꯏꯔ ꯅꯤꯉꯥꯏ ꯇꯧꯕ ꯈꯔ ꯌꯥꯎꯔꯦ ꯅꯨꯡꯉꯥꯏꯇ꯭ꯔꯦ ꯃꯣꯏꯒꯤ ꯇꯔꯥꯒꯨꯝꯕ ꯑꯃ ꯄꯤꯁ ꯇꯔꯥꯃꯨꯛ ꯁꯨꯒꯗ꯭ꯔꯥ ꯂꯦꯗꯤ ꯕꯥꯔꯗꯇ ꯃꯁꯤꯡ ꯇꯔꯥꯒꯨꯝꯕ ꯀꯩꯅꯣꯒꯤ ꯕꯣꯔꯗꯤꯡꯒ ꯇꯧꯕ ꯊꯕꯛ ꯈꯔ ꯆꯤꯟꯕꯁꯤꯗ ꯍꯣꯝ ꯗꯦꯂꯤꯚꯔꯤ ꯂꯩꯕꯤꯒꯗ꯭ꯔꯣ ꯍꯣꯝ ꯗꯦꯂꯤꯚꯔꯤ ꯑꯣ ꯑꯣ ꯐꯣꯇꯣ ꯑꯣꯏꯅ ꯀꯥꯞꯄꯤꯔꯒ ꯐꯣꯇꯣ ꯑꯣꯏ ꯀꯥꯞꯄꯤꯔꯒ ꯑꯩꯈꯣꯏꯗ ꯊꯥꯕꯤꯔꯛꯑꯒ ꯑꯉꯥꯡ ꯃꯈꯩꯗꯁꯨ ꯃꯣꯏꯗ ꯈꯜꯍꯜꯂꯒꯦ ꯃꯣꯏ ꯃꯣꯏ ꯑꯉꯥꯡꯕ ꯑꯃꯨꯕ ꯃꯣꯏ ꯑꯄꯥꯝꯕ ꯀꯂꯔ ꯈꯜꯍꯜꯂꯒꯦ ꯑꯗꯨꯒ ꯍꯦꯛ ꯃꯣꯏꯅ ꯑꯄꯥꯝꯕ ꯑꯗꯨ ꯑꯩ ꯇꯤꯛ ꯇꯧꯔ ꯃꯇꯨꯡꯗ ꯃꯗꯨꯒꯤ ꯃꯁꯤꯡꯗꯣ ꯆꯞ ꯆꯥꯅ ꯑꯩ ꯍꯥꯏꯖꯔꯛꯑꯒꯦ ꯑꯗꯨꯒ ꯃꯃꯜꯗꯨꯁꯨ ꯈꯔ ꯍꯥꯏꯕꯤꯔꯛꯑꯣ ꯆꯥꯎꯔꯥꯛꯄ ꯑꯃ ꯑꯁ ꯐꯔꯦ ꯐꯔꯦ ꯌꯥꯝ ꯌꯥꯝ ꯐꯔꯦ ꯐꯔꯦ ꯑꯩ ꯑꯃꯇ ꯇꯥꯅꯔꯒꯦ ꯇꯥꯅꯔꯒꯦ ꯃꯃꯜꯗꯨꯒꯤꯗꯨꯁꯨꯀꯣ ꯄꯩꯁꯥꯒꯤ ꯑꯣꯏꯔꯛꯄꯅꯤꯅ ꯅꯨꯄꯤ ꯑꯉꯥꯡꯗ ꯍꯥꯏꯔꯒꯦ ꯅꯠꯇ꯭ꯔꯗꯤ ꯃꯣꯏ ꯑꯌꯥꯕ ꯌꯥꯎꯗ꯭ꯔꯗꯤ ꯍꯦꯛ ꯐꯔꯛ ꯇꯥꯕ ꯑꯗꯨꯅꯁꯨ ꯑꯣꯏꯕꯀꯣ ꯊꯝꯖꯔꯦ ꯊꯝꯖꯔꯦ ꯊꯝꯖꯔꯦ